ꯗꯥꯏꯅꯤꯡ ꯇꯦꯕꯜꯁꯤ ꯑꯩꯈꯣꯏꯒꯤ ꯆꯥꯛ ꯆꯥꯅꯕꯗ ꯁꯤꯖꯤꯟꯅꯕ ꯄꯣꯠꯅꯤ ꯃꯁꯤꯒꯤ ꯄꯣꯖꯤꯇꯤꯞ ꯑꯦꯛꯁꯄꯤꯔꯤꯌꯦꯟꯁꯤ ꯀꯃꯥꯏꯅ ꯇꯧꯒꯦꯗ ꯑꯩ ꯏꯁꯥꯅ ꯐꯝꯃꯒ ꯆꯥꯔꯝꯃꯦ ꯐꯝꯃꯒ ꯆꯥꯕ ꯃꯇꯝꯁꯤꯗ ꯏꯀꯣꯟ ꯀꯣꯟꯁꯤꯜꯂꯒ ꯏꯁꯥꯒꯁꯤ ꯏꯀꯣꯟ ꯀꯣꯟꯁꯤꯜꯂꯒ ꯑꯁꯨꯝ ꯂꯩꯕ ꯅꯨꯡꯉꯥꯏꯔꯛꯇꯕ ꯌꯥꯎꯔꯛꯄ ꯑꯗ ꯗꯥꯏꯅꯤꯡ ꯇꯦꯕꯜꯗ ꯐꯝꯃꯒ ꯆꯥꯕ ꯃꯇꯝꯗꯗꯤ ꯏꯁꯥꯗꯣ ꯏꯁꯇ꯭ꯔꯦꯠꯇ ꯑꯣꯏꯍꯜꯂꯦ ꯑꯗꯨꯗꯒꯤ ꯏꯁꯥꯒꯤ ꯍꯥꯟꯅ ꯏꯀꯣꯟ ꯀꯣꯜꯂꯝꯕꯗꯨꯁꯨ ꯃꯁꯥ ꯃꯊꯟꯇ ꯆꯨꯝꯊꯣꯛꯆꯔꯛꯑꯦ ꯃꯁꯤ ꯄꯣꯁꯤꯇꯤꯞ ꯑꯦꯛꯁꯄꯤꯔꯤꯌꯦꯟꯁ ꯑꯃꯅꯤ ꯑꯗꯨꯒ ꯏꯃꯨꯡ ꯃꯌꯥꯝ ꯐꯦꯃꯤꯂꯤ ꯃꯌꯥꯝ ꯆꯥꯃꯤꯟꯅꯕꯗ ꯑꯣꯏꯔꯁꯨ ꯑꯩꯈꯣꯏꯒꯤ ꯃꯈꯥꯗ ꯊꯝꯕ ꯃꯇꯝꯗꯗꯤ ꯄꯣꯠꯁꯤ ꯐꯠꯇꯕ ꯂꯩ ꯂꯩꯇꯦ ꯇꯧꯕ ꯌꯥꯎꯕ ꯑꯗꯨ ꯗꯥꯏꯅꯤꯡ ꯇꯦꯕꯜ ꯃꯊꯛꯇ ꯊꯝꯈꯤꯕ ꯃꯇꯝꯗꯗꯤ ꯑꯃꯣꯠꯄꯁꯦ ꯀꯌꯥ ꯀꯩꯅꯣ ꯇꯧꯗ꯭ꯔꯦ ꯑꯃꯣꯠꯄꯁꯤ ꯂꯩꯇ꯭ꯔꯦ ꯌꯥꯝꯅ ꯅꯥꯟꯅ ꯌꯥꯝꯅ ꯍꯥꯏꯖꯅꯤꯛ ꯑꯣꯏꯅ ꯆꯥꯕ ꯌꯥꯏ ꯑꯁꯤꯅꯅꯤ ꯑꯩꯈꯣꯏ ꯃꯤ ꯆꯥꯎꯈꯠꯂꯕ ꯑꯇꯣꯞ ꯑꯇꯣꯞꯄ ꯀꯥꯡꯕꯨꯅ ꯑꯩꯈꯣꯏ ꯃꯈꯥꯗ ꯆꯥꯗꯕꯤꯗ ꯗꯥꯏꯅꯤꯡ ꯇꯦꯕꯜꯗ ꯁꯤꯖꯤꯟꯅꯔꯒ ꯆꯥꯔꯤꯁꯦ ꯍꯥꯏꯕꯗꯤ ꯃꯈꯥꯗ ꯂꯩꯔꯗꯤ ꯐꯠꯇꯕ ꯁꯝ ꯅꯥ ꯀꯩꯀꯥꯡꯗꯣ ꯄꯥꯏꯁꯤꯜꯂꯒ ꯃꯤ ꯆꯥꯅꯤꯡꯕ ꯑꯗꯨꯗ ꯆꯥꯅꯤꯡꯗꯕ ꯌꯥꯎꯔꯦ ꯑꯗꯨ ꯗꯥꯏꯅꯤꯡ ꯇꯦꯕꯜ ꯗ ꯐꯖꯅ ꯐꯝꯃꯒ ꯆꯥꯈꯤꯕ ꯃꯇꯝꯗꯗꯤ ꯐꯠꯇꯕ ꯂꯩꯕꯗꯣ ꯍꯥꯟꯅ ꯐꯖꯅ ꯁꯦꯡꯗꯣꯛꯑꯒ ꯎꯐꯨꯟ ꯋꯥꯏꯐꯨꯜꯗ ꯑꯣꯏꯔꯁꯨ ꯃꯊꯛꯇꯗꯤ ꯄꯥꯏꯈꯠꯄ ꯉꯝꯗ꯭ꯔꯦ ꯑꯗꯨꯅ ꯗꯥꯏꯅꯤꯡ ꯇꯦꯕꯜꯗ ꯐꯝꯃꯒ ꯆꯥꯕꯁꯤꯅ ꯅꯁꯥꯒꯤ ꯄꯣꯖꯤꯁꯟꯗ ꯑꯣꯏꯔꯣ ꯑꯗꯨꯗꯒꯤ ꯅꯪꯒꯤ ꯍꯦꯜꯠ ꯍꯥꯏꯖꯤꯅꯤꯛꯇ ꯑꯣꯏꯔꯣ ꯃꯁꯤꯅ ꯀꯥꯟꯅꯕ ꯄꯤ